ꯈꯣꯟꯊꯣꯛꯀꯤ ꯆꯣꯛꯊꯕ ꯅꯠꯇ꯭ꯔꯒ ꯈꯦꯕ ꯑꯁꯤ ꯑꯩꯅ ꯑꯩ ꯅꯨꯡꯇꯤꯒꯤ ꯁꯥꯖꯦꯟ ꯇꯧꯗꯨꯅ ꯍꯣꯠꯅꯖꯩ ꯑꯗꯨꯒ ꯁꯣꯔ ꯃꯄꯨꯡ ꯐꯥꯅ ꯁꯥꯟꯅꯖꯩ ꯏꯊꯛꯊꯣꯡꯕꯁꯤꯡꯗꯒꯤ ꯑꯦꯠꯚꯥꯏꯁ ꯂꯧꯋꯤ ꯑꯗꯒꯤꯗꯤ ꯑꯩꯒꯤ ꯈꯣꯟꯖꯦꯜ ꯑꯁꯦ ꯉꯥꯡꯊꯣꯛꯅꯅꯕꯒꯤꯗꯃꯛꯇ ꯑꯩꯒꯤ ꯆꯥꯕ ꯑꯗꯒꯤꯗꯤ ꯅꯨꯡꯇꯤꯒꯤ ꯆꯥꯔꯤꯕ ꯊꯛꯂꯤꯕꯁꯤꯡꯁꯤꯗ ꯑꯩꯅ ꯌꯥꯝꯅ ꯇꯣꯏꯅ ꯁꯦꯟꯅꯗꯨꯅ ꯁꯤꯅ ꯆꯥꯕ ꯌꯥꯕꯅꯤ ꯁꯤꯅ ꯌꯥꯗꯕꯅꯤ ꯍꯥꯏꯕꯗꯣ ꯈꯥꯏꯗꯣꯛꯆꯔꯒ ꯆꯥꯖꯩ